ꯚꯥꯔꯠꯀꯤ ꯃꯐꯝ ꯀꯌꯥꯗ ꯐꯖ ꯐꯖꯔꯕ ꯃꯐꯝ ꯀꯌꯥ ꯑꯃꯔꯣꯝ ꯂꯩ ꯍꯥꯏꯔꯤꯕ ꯃꯐꯝꯁꯤꯡ ꯑꯗꯨꯒꯤ ꯃꯅꯨꯡꯗ ꯑꯁꯥꯝ ꯃꯅꯨꯡ ꯆꯟꯅ ꯂꯩꯕ ꯀꯀꯣꯆꯪ ꯋꯥꯇꯔꯐꯣꯜ ꯍꯥꯏꯔꯤꯕꯁꯤꯁꯨ ꯑꯃꯅꯤ ꯃꯐꯝ ꯑꯁꯤ ꯌꯥꯝꯅ ꯐꯖꯩ ꯌꯥꯝꯅ ꯏꯪ ꯆꯤꯛꯄ ꯃꯐꯝꯅꯤ ꯒꯨꯍꯥꯇꯤ ꯇ꯭ꯔꯦꯟ ꯏꯁꯇꯦꯁꯟꯗꯒꯤ ꯀꯤꯂꯣꯃꯤꯇꯔ ꯍꯨꯝꯐꯨꯃꯉꯥꯃꯨꯛ ꯆꯠꯂꯒ ꯂꯩ ꯄꯨꯡ ꯑꯅꯤꯃꯨꯛ ꯆꯪꯏ ꯃꯐꯝ ꯑꯗꯨ ꯌꯧꯕꯗ ꯌꯥꯝ ꯏꯪꯏ ꯄꯨꯛꯅꯤꯡ ꯁꯨꯝꯍꯠꯅꯤꯉꯥꯏ ꯑꯣꯏ ꯃꯐꯝ ꯑꯗꯨꯒꯤ ꯌꯥꯝꯅ ꯐꯖ ꯐꯖꯔꯕ ꯑꯁꯪ ꯑꯃꯥꯟ ꯀꯌꯥ ꯑꯃꯔꯣꯝ ꯂꯩ ꯆꯤꯡꯊꯛꯇꯒꯤ ꯆꯦꯟꯊꯔꯛꯄ ꯏꯁꯤꯡ ꯃꯐꯝꯗ ꯂꯩꯔꯤꯕ ꯃꯅꯥꯛ ꯅꯛꯄ ꯃꯤꯄꯨꯝ ꯈꯨꯗꯤꯡꯃꯛ ꯄꯨꯝꯆꯣꯠ ꯆꯣꯠꯂꯤ ꯑꯗꯨ ꯎꯕꯗ ꯍꯦꯛꯇ ꯏꯔꯨꯗꯨꯅ ꯁꯥꯟꯅꯅꯤꯡꯏ ꯃꯁꯤꯇ ꯅꯠꯇꯦ ꯚꯥꯔꯠꯀꯤ ꯃꯅꯨꯡ ꯆꯟꯅ ꯂꯩꯕ ꯃꯅꯤꯄꯨꯔꯗꯁꯨ ꯃꯐꯝ ꯀꯌꯥ ꯑꯃꯔꯣꯝ ꯂꯩ ꯈꯨꯗꯝ ꯑꯣꯏꯅ ꯍꯥꯏꯔꯕꯗ ꯂꯣꯛꯇꯥꯛ ꯄꯥꯠ ꯀꯪꯂꯥ ꯈꯣꯡꯖꯣꯝ ꯋꯥꯔ ꯃꯦꯃꯣꯔꯤꯌꯜꯅꯆꯤꯡ ꯃꯦꯃꯣꯔꯤꯌꯜꯅꯆꯤꯡꯕ ꯂꯣꯛꯇꯥꯛ ꯄꯥꯠ ꯍꯥꯏꯔꯤꯕ ꯃꯐꯝ ꯑꯁꯤ ꯏꯝꯐꯥꯜꯗꯒꯤ ꯀꯤꯂꯣꯃꯤꯇꯔ ꯌꯥꯡꯈꯩꯃꯨꯛ ꯆꯠꯂꯒ ꯃꯣꯏꯔꯥꯡ ꯀꯧꯕ ꯃꯐꯝ ꯑꯃꯗ ꯂꯩ ꯃꯐꯝ ꯑꯁꯤ ꯄꯥꯠꯅ ꯀꯣꯏꯁꯤꯜꯂꯤ ꯌꯥꯝꯅ ꯐꯖꯕ ꯃꯐꯝꯅꯤ